ꯑꯩꯒꯤ ꯈ꯭ꯋꯥꯏꯗꯒꯤ ꯅꯨꯡꯉꯥꯏꯕ ꯑꯩꯒꯤ ꯈ꯭ꯋꯥꯏꯗꯒꯤ ꯃꯥꯏ ꯄꯥꯛꯄ ꯍꯥꯏꯔꯨꯔꯒꯗꯤ ꯀꯔꯤꯁꯨ ꯅꯠꯇꯦ ꯑꯩꯅ ꯃꯤꯉꯣꯟꯗ ꯋꯥꯍꯩ ꯑꯃ ꯄꯨꯛꯆꯦꯟ ꯁꯦꯡꯅ ꯊꯝꯃꯣꯏ ꯁꯦꯡꯅ ꯑꯩꯅ ꯍꯥꯏꯈꯤꯕ ꯃꯇꯝꯗ ꯃꯤꯗꯨꯅ ꯑꯩꯒꯤ ꯊꯝꯃꯣꯏ ꯑꯩꯒꯤ ꯑꯁꯦꯡꯕ ꯑꯩꯒꯤ ꯑꯆꯨꯝꯕ ꯈꯪꯕꯤꯔꯛꯄ ꯃꯤꯀꯨꯞꯇꯣ ꯑꯩꯒꯤ ꯈ꯭ꯋꯥꯏꯗꯒꯤ ꯑꯩꯒꯤ ꯍꯔꯥꯎꯕ ꯑꯩꯒꯤ ꯅꯨꯡꯉꯥꯏꯕ ꯑꯩꯒꯤ ꯅꯨꯃꯤꯠꯅꯤ ꯃꯤ ꯑꯃꯅ ꯃꯤ ꯑꯃꯕꯨ ꯊꯥꯖꯕ ꯍꯥꯏꯔꯤꯁꯦ ꯑꯩꯒꯤ ꯈ꯭ꯋꯥꯏꯗꯒꯤ ꯌꯥꯝꯅ ꯆꯥꯎꯔꯕ

ꯊꯕꯛ ꯑꯃꯅꯤ ꯍꯥꯏꯕ ꯌꯥꯏ ꯁꯤꯁꯦ ꯑꯩꯅ ꯍꯥꯏꯕꯗ ꯑꯩꯅ ꯉꯥꯡꯕꯗ ꯊꯥꯖꯕꯤꯗ ꯇꯥꯔꯒꯗꯤ ꯑꯩꯒꯤ ꯅꯨꯡꯉꯥꯏꯐꯝ ꯂꯩꯇꯦ ꯑꯩꯒꯤ ꯍꯔꯥꯎꯐꯝ ꯂꯩꯇꯦ ꯑꯗꯨꯕꯨ ꯍꯧꯖꯤꯛꯇꯤ ꯑꯩꯅ ꯍꯥꯏꯕ ꯑꯩꯅ ꯉꯥꯡꯕ ꯄꯨꯝꯅꯃꯛ ꯑꯩꯒ ꯇꯤꯟꯅꯕ ꯑꯩꯒ ꯂꯣꯏꯅꯕ ꯑꯩꯒꯤ ꯃꯊꯛ ꯊꯣꯡꯕꯁꯤꯡꯅ ꯑꯩꯒꯤ ꯃꯈꯥꯗ ꯂꯩꯔꯤꯕꯈꯩꯅ ꯑꯩꯕꯨ ꯊꯥꯖꯕꯤꯕ ꯑꯩꯕꯨ ꯅꯨꯡꯁꯤꯖꯕꯁꯦ ꯃꯤꯀꯨꯞꯁꯤꯅꯤ ꯑꯩꯅ ꯅꯍꯥꯟꯗꯩ ꯉꯥꯏꯔꯤꯁꯦ ꯑꯩ ꯌꯥꯝ ꯅꯨꯡꯉꯥꯏ ꯌꯥꯝ ꯍꯔꯥꯎꯏ ꯑꯩꯕꯨ ꯃꯈꯣꯏꯅ ꯊꯥꯖꯕꯤꯕꯁꯦ